ꯑꯩꯅ ꯄꯥꯖꯈꯤꯕ ꯊꯦꯡꯅꯔꯛꯈꯤꯕ ꯂꯥꯏꯔꯤꯛ ꯑꯃ ꯍꯥꯏꯔꯒꯗꯤ ꯑꯩꯈꯣꯏ ꯊꯕꯥꯇꯣꯟ ꯑꯩꯈꯣꯏ ꯊꯕꯥꯇꯣꯟ ꯍꯥꯏꯕꯁꯤꯅꯦ ꯁꯤꯗꯩꯁꯤꯗ ꯑꯩꯅ ꯄꯥꯝꯖꯔꯤꯁꯦ ꯌꯥꯝꯅ ꯄꯥꯝꯖꯩꯁꯦ ꯀꯩꯅꯣ ꯍꯥꯏꯕꯀꯥꯟꯗ ꯑꯩꯈꯣꯏ ꯊꯕꯥꯇꯣꯟ ꯍꯥꯏꯔꯤꯕ ꯋꯥꯔꯤ ꯂꯥꯏꯔꯤꯛ ꯑꯁꯤꯗꯩꯁꯤꯗ ꯊꯦꯡꯅꯖꯔꯤꯁꯤꯗꯩꯗ ꯁꯛꯇꯝ ꯂꯥꯡꯉꯛꯄꯁꯦ ꯑꯩꯈꯣꯏꯒꯤ ꯃꯌꯥꯝꯅ ꯀꯥꯏꯀꯨ ꯍꯥꯏꯅꯕ ꯑꯩꯈꯣꯏꯒꯤ ꯐꯤꯂꯝ ꯏꯁꯇꯥꯔꯁꯤꯡꯉꯩꯁꯤꯅ ꯑꯦꯛꯇꯔꯁꯤꯅ ꯃꯥꯒꯤ ꯀꯔꯤ ꯊꯕꯥꯇꯣꯟꯁꯤꯗ ꯃꯥꯒꯤ ꯃꯥꯅ ꯂꯧꯔꯤꯕ ꯔꯣꯜꯁꯤꯗ ꯑꯩꯈꯣꯏꯒꯤ ꯌꯥꯝ ꯄꯥꯝꯖꯕ ꯍꯥꯏꯇꯥꯔꯦ ꯃꯥꯅ ꯂꯧꯔꯤꯁꯦ ꯑꯩꯈꯣꯏꯒꯤ ꯂꯥꯏꯔꯤꯛ ꯂꯥꯏꯁꯨ ꯌꯥꯝ ꯍꯩꯕ ꯅꯤꯁꯥ ꯄꯨꯁꯥ ꯆꯥꯗꯕ ꯑꯗꯒꯤ ꯊꯛꯁꯤ ꯈꯥꯁꯤ ꯌꯥꯝ ꯅꯥꯏꯕ ꯊꯧꯒꯜꯂꯣꯟ ꯕꯦꯕꯥꯔ ꯌꯥꯝꯅ ꯈꯪꯕꯃ ꯑꯣꯏꯅ ꯃꯥꯅ ꯂꯧꯔꯛꯄ ꯔꯣꯜꯁꯤꯗꯩꯁꯤꯗ ꯑꯩꯅ ꯌꯥꯝ ꯄꯥꯝꯖꯕꯅꯤ ꯑꯗꯩꯗ ꯃꯥꯒꯤ ꯄꯥꯝꯖꯔꯤꯕꯩꯁꯤꯗꯩꯁꯤꯗ ꯃꯥꯒ ꯄꯤꯛꯁꯛ ꯄꯤꯛꯂꯤꯉꯩ ꯍꯥꯏꯒꯗ꯭ꯔꯥ ꯑꯩꯈꯣꯏꯒꯤ ꯏꯟꯈꯠꯂꯛꯄ ꯃꯇꯝꯗꯒꯤ ꯃꯥ ꯊꯦꯡꯅꯖꯈꯤꯕ ꯃꯥꯅ ꯄꯥꯝꯖꯔꯨꯕ ꯅꯨꯄꯤ ꯑꯃꯈꯛ ꯊꯦꯡꯅꯔꯒ ꯑꯩꯈꯣꯏꯒꯤ ꯃꯉꯣꯟꯗ ꯌꯥꯝꯅ ꯂꯥꯏꯔꯤꯛ ꯂꯥꯏꯁꯨ ꯇꯝꯕꯗ ꯀꯥꯏꯔꯛꯀꯗꯕꯒꯤ ꯑꯃꯈꯛ ꯏꯃꯨꯡꯒꯤ ꯑꯍꯜ ꯂꯃꯟꯅ ꯎꯔꯛꯄꯗꯒꯤ ꯃꯍꯥꯛꯅ ꯇꯧꯖꯔꯨꯕꯗ ꯅꯨꯄꯤ ꯑꯁꯤ ꯃꯍꯥꯛꯅ ꯂꯧꯔꯒ ꯃꯥꯅ ꯂꯧꯔꯒ ꯂꯩꯔꯒꯗꯤ ꯃꯥꯅ ꯇꯧꯒꯦ ꯈꯟꯕ ꯊꯕꯛ ꯈꯨꯗꯤꯡꯃꯛ ꯇꯝꯒꯦ ꯈꯟꯕ ꯈꯨꯗꯤꯡꯃꯛꯁꯦ ꯇꯝꯕ ꯉꯝꯅꯦꯅ ꯈꯜꯂꯨꯕ ꯑꯗꯨꯕꯨ ꯑꯣꯟꯅ ꯇꯩꯅꯕꯗ ꯃꯍꯥꯛꯅ ꯃꯍꯥꯛꯀꯤ ꯂꯩꯔꯤꯕ ꯏꯃꯨꯡꯗꯨꯅ ꯏꯃꯨꯡꯒꯤ ꯑꯍꯜ ꯂꯃꯟ ꯍꯥꯏꯇꯥꯔꯦ ꯅꯨꯄꯤꯁꯦ ꯂꯧꯕ ꯇꯥꯔꯒꯗꯤ ꯂꯩꯕ ꯇꯥꯔꯒꯗꯤ ꯂꯥꯏꯔꯤꯛ ꯂꯥꯏꯁꯨ ꯇꯝꯕꯗ ꯁꯣꯏꯔꯛꯑꯅꯤ ꯃꯥꯡꯉꯛꯑꯅꯤ ꯍꯥꯏꯅ ꯈꯟꯕꯒꯤ ꯑꯗꯣ ꯃꯥꯅ ꯅꯨꯡꯁꯤꯅꯔꯤꯕ ꯏꯃꯨꯡꯁꯤꯁꯨ ꯀꯌꯥꯝꯅ ꯅꯨꯡꯉꯥꯏꯕ ꯌꯥꯏꯐꯕ ꯏꯃꯨꯡꯗꯤ ꯑꯣꯏꯔꯨꯗꯕ ꯃꯥꯡꯉꯛꯑꯅꯤ ꯍꯥꯏꯅ ꯈꯟꯕꯗꯒꯤ ꯃꯥꯅ ꯃꯥꯒꯤ ꯑꯍꯜ ꯂꯃꯟꯁꯤꯅ ꯃꯥꯁꯦ ꯃꯄꯥꯟ ꯂꯝꯗ ꯂꯥꯏꯔꯤꯛ ꯇꯝꯕ ꯊꯥꯗꯣꯛꯈꯤꯕ ꯂꯥꯏꯔꯤꯛ ꯇꯝꯕ ꯊꯥꯗꯣꯛꯈꯤꯕ ꯂꯥꯏꯔꯤꯛ ꯇꯝꯕ ꯊꯥꯗꯣꯛꯄꯁꯤꯗꯩꯁꯤꯗ ꯃꯥꯒꯤ ꯂꯩꯍꯧꯔꯤꯕ ꯅꯨꯄꯤꯁꯤꯅ ꯌꯥꯝꯅ ꯋꯥꯅꯒ ꯈꯥꯡꯍꯧꯕ ꯃꯥꯒꯤ ꯑꯍꯜ ꯂꯃꯟꯅ ꯃꯥꯕꯨ ꯄꯥꯝꯗꯕ ꯃꯥꯒꯤ ꯅꯨꯄꯤꯕꯨ ꯄꯥꯝꯗꯅ ꯇꯧꯈꯤꯕ ꯃꯑꯣꯡ ꯃꯇꯧ ꯃꯗꯨꯗꯒꯤ ꯃꯥꯒꯤ ꯑꯍꯜ ꯂꯃꯟꯅ ꯉꯥꯡꯈꯤꯕ ꯋꯥꯉꯥꯡ ꯁꯉꯥꯡ ꯃꯌꯥꯝ ꯑꯗꯣ ꯌꯥꯝꯅ ꯄꯥꯝꯖꯅ ꯇꯥꯖꯕ ꯌꯦꯡꯖꯕ ꯈꯟꯖꯕꯅꯤꯅ ꯊꯕꯥꯇꯣꯟ ꯍꯥꯏꯔꯤꯕꯁꯤꯗꯩꯁꯤꯗ ꯑꯗꯨꯕꯨ ꯊꯕꯥꯇꯣꯟ ꯁꯤꯗꯩꯁꯤꯗ ꯇꯧꯔꯤꯕ ꯔꯣꯜ ꯁꯤꯗꯩꯁꯤꯗ ꯑꯩꯈꯣꯏꯒꯤ ꯀꯥꯏꯀꯨꯁꯤꯅ ꯂꯥꯏꯔꯤꯛ ꯇꯝꯕ ꯆꯠꯈꯤꯕ ꯃꯇꯝꯗ ꯅꯣꯡꯃꯇꯁꯨ ꯃꯥꯅ ꯅꯨꯡꯁꯤꯅꯖꯕ ꯃꯤꯅꯤꯅ ꯅꯣꯡꯃꯇꯁꯨ ꯐꯣꯟꯗ ꯋꯥꯔꯤ ꯁꯥꯖꯒꯦ ꯈꯟꯕꯗꯁꯨ ꯐꯣꯟ ꯐꯥꯎꯕꯗ ꯐꯥꯎꯅꯍꯟꯈꯤꯗꯕ ꯅꯪ ꯂꯥꯏꯔꯤꯛ ꯇꯝꯕꯗ ꯁꯣꯏꯅꯤ ꯍꯥꯏꯅꯒ ꯇꯧꯕꯤꯈꯤꯕ ꯃꯌꯥꯝꯁꯤꯡꯗꯣ ꯑꯁꯨꯃꯥꯏꯅ ꯌꯥꯝ ꯄꯥꯝꯖꯅ ꯑꯩꯅ ꯈꯟꯖꯈꯤꯕꯅꯦ ꯑꯗꯨꯒ ꯂꯩꯍꯧꯔꯤꯕ ꯃꯥꯒꯤ ꯅꯨꯄꯤꯅꯁꯨ ꯑꯃꯨꯛꯇꯪꯕꯨ ꯃꯥꯒ ꯋꯥꯔꯤ ꯁꯥꯟꯅꯕ ꯐꯪꯖꯔꯗꯤ ꯍꯥꯏꯅ ꯈꯜꯂꯒ ꯃꯥꯒꯤ ꯃꯗꯣꯝꯆꯥꯁꯤꯡꯗꯒꯤ ꯑꯌꯥꯕ ꯂꯧꯔꯒ ꯃꯗꯣꯝꯆꯥ ꯁꯤꯡꯒꯤ ꯑꯌꯥꯕ ꯂꯧꯔꯒ ꯃꯥꯅ ꯃꯗꯣꯝꯆꯥꯁꯤꯡꯅ ꯁꯤꯖꯤꯟꯅꯔꯝꯕ ꯃꯣꯕꯥꯏꯜ ꯑꯃ ꯃꯉꯣꯟꯗ ꯄꯤꯔꯝꯃꯒ ꯅꯣꯡꯃ ꯇꯧꯔꯨꯕꯗ ꯃꯥꯒꯤ ꯃꯃꯥꯅ ꯊꯦꯡꯅꯗꯅ ꯃꯅꯦꯝꯄꯣꯛꯅ ꯊꯦꯡꯅꯗꯅꯒ ꯌꯥꯝ ꯊꯤꯅꯒ ꯇꯧꯕꯤꯈꯤꯕ ꯃꯑꯣꯡ ꯃꯇꯧꯗꯨꯗ ꯑꯩꯅ ꯌꯥꯝꯅ ꯄꯥꯝꯖꯕ ꯍꯥꯏꯕꯇꯥꯔꯦ ꯑꯩꯈꯣꯏꯒꯤ ꯊꯃꯣꯏꯁꯤꯗ ꯌꯥꯝ ꯁꯣꯛꯆꯕ ꯀꯩ ꯍꯥꯏꯅꯤ ꯑꯩꯈꯣꯏꯗ ꯊꯣꯛꯑꯒꯗꯤ ꯍꯥꯏꯅ ꯈꯟꯕ ꯑꯩꯈꯣꯏ ꯏꯁꯥꯗ ꯐꯥꯎꯕ ꯑꯩ ꯏꯁꯥꯗ ꯊꯣꯛꯑꯒꯗꯤ ꯀꯥꯏꯅ ꯈꯟꯕ ꯑꯣꯏꯈꯤꯕꯅꯦ ꯐꯤꯂꯝꯗꯨꯗ ꯇꯧꯔꯤꯕ ꯊꯕꯛꯇꯣ ꯋꯥꯔꯤ ꯂꯥꯏꯔꯤꯛꯁꯤꯗ ꯌꯥꯎꯔꯤꯕ ꯄꯣꯠꯁꯦ ꯑꯗꯨꯕꯨ ꯀꯥꯏꯀꯨꯗꯤ ꯅꯤꯁꯥ ꯄꯨꯁꯥ ꯆꯥꯗꯕ ꯒ꯭ꯌꯥꯟ ꯌꯥꯝꯅ ꯇꯥꯕ ꯑꯗꯒꯤ ꯂꯥꯏꯔꯤꯛ ꯂꯥꯏꯁꯨ ꯍꯩꯕ ꯊꯧꯒꯜꯂꯣꯟ ꯕꯦꯕꯥꯔ ꯌꯥꯝꯅ ꯈꯪꯕ ꯑꯃ ꯑꯣꯏꯕꯅꯤꯅ ꯃꯥꯒꯤꯗꯃꯛꯇꯗꯤ ꯃꯥꯒꯤ ꯃꯈꯨꯔꯥ ꯑꯃꯅꯒ ꯆꯣꯡꯊꯣꯛꯇꯅꯒ ꯂꯦꯞꯄꯤꯈꯤꯕ ꯌꯥꯝ ꯆꯥꯎꯊꯣꯛꯆꯅꯤꯡꯉꯥꯏꯅꯤ ꯑꯗꯨꯒ ꯃꯥꯒꯤ ꯃꯃꯥ ꯃꯄꯥꯅꯒ ꯃꯥꯅ ꯂꯥꯏꯔꯤꯛꯇꯝꯕꯗ ꯂꯩꯕꯗ ꯌꯥꯝ ꯅꯨꯡꯉꯥꯏꯇꯕ ꯍꯥꯏꯔꯒꯅ ꯑꯣꯏꯗ ꯄꯥꯗꯕ ꯉꯥꯡꯕ ꯇꯧꯕꯤꯗꯅ ꯃꯍꯥꯛꯄꯨ ꯁꯨꯃꯥꯏꯅ ꯇꯧꯗꯅ ꯄ꯭ꯂꯦꯟ ꯄꯣꯛꯈꯥꯏꯕꯗ ꯌꯥꯎꯈꯤ ꯂꯩꯈꯤꯗ꯭ꯔꯦꯒ ꯍꯥꯏꯔꯒ ꯃꯍꯥꯛꯀꯤ ꯃꯊꯧ ꯃꯉꯝꯒ ꯄꯥꯡꯊꯣꯛꯇꯅ ꯇꯧꯈꯤꯕꯁꯦ ꯌꯥꯝꯅꯗꯤ ꯊꯃꯣꯏ ꯁꯣꯛꯄ ꯑꯣꯏꯕ ꯌꯥꯝꯅ ꯅꯨꯡꯉꯥꯏꯇꯕ ꯑꯃ ꯑꯣꯏꯕ ꯑꯗꯨꯕꯨ ꯂꯥꯏꯔꯤꯛ ꯇꯝꯕꯩꯅꯤ ꯍꯥꯏꯅ ꯈꯜꯂꯒ ꯃꯥꯅ ꯂꯩꯍꯟꯈꯤꯕ ꯅꯝꯊꯥꯛ ꯇꯧꯔꯒ ꯃꯃꯧ ꯅꯨꯄꯤꯗ ꯅꯝꯊꯥꯛ ꯇꯧꯔꯒ ꯑꯗꯨꯕꯨ ꯃꯤꯑꯣꯏꯕ ꯍꯥꯏꯕꯁꯤꯗꯤ ꯌꯨꯝ ꯄꯥꯟꯃꯤꯟꯅꯔꯝꯕꯅꯤꯅ ꯃꯆꯥ ꯃꯁꯨ ꯍꯥꯏꯕ ꯂꯩꯕꯅꯤꯅ ꯃꯆꯥ ꯑꯃꯒ ꯌꯥꯎꯔ ꯀꯥꯟꯗ ꯃꯥꯒꯤ ꯃꯅꯦꯝ ꯃꯀꯨꯅꯒ ꯑꯣꯠꯄꯤꯕ ꯑꯗꯨꯒ ꯃꯥꯒꯤ ꯅꯨꯄꯤꯕꯨ ꯇꯥꯟꯊꯣꯛꯄꯤꯗꯅ ꯃꯁꯨ ꯃꯆꯥ ꯂꯍꯧꯔꯒ ꯃꯃꯥ ꯃꯆꯥ ꯀꯥꯏꯅꯍꯟꯕ ꯁꯨꯃꯥꯏꯅ ꯇꯧꯗꯅ ꯌꯥꯝꯅ ꯅꯨꯡꯁꯤꯕ ꯋꯥꯔꯤ ꯑꯃ ꯑꯣꯏꯕ ꯁꯤꯗꯩꯁꯤꯗ ꯑꯩꯅꯁꯨ ꯌꯥꯝꯅ ꯄꯥꯝꯖꯕꯅꯤ ꯁꯤꯗꯩꯁꯤꯗ ꯁꯤꯒꯤ ꯃꯇꯨꯡꯁꯤꯗꯩꯗ ꯑꯩꯈꯣꯏꯒꯤ ꯃꯥꯅ ꯃꯍꯩ ꯃꯁꯤꯡ ꯇꯝꯃꯨꯔꯒ ꯃꯥꯒꯤ ꯅꯨꯄꯤꯕꯨ ꯇꯥꯟꯊꯣꯛꯄꯤꯈ꯭ꯔꯒ ꯃꯍꯩ ꯃꯁꯤꯡ ꯇꯝꯃꯨꯔꯒ ꯊꯣꯛꯂꯛꯄꯗ ꯃꯥꯅ ꯃꯥꯏ ꯄꯥꯛꯑꯦ ꯍꯥꯏꯗꯨꯅ ꯊꯣꯛꯂꯛꯄ ꯃꯇꯝꯗ ꯃꯥꯅ ꯍꯔꯥꯎꯅ ꯊꯣꯂꯛꯄ ꯃꯇꯝꯗ ꯃꯥꯅ ꯃꯍꯥꯛꯀꯤ ꯅꯨꯄꯤꯕꯨ ꯅꯤꯡꯁꯤꯡꯂꯛꯄ ꯃꯥꯒꯤ ꯅꯨꯄꯤꯕꯨ ꯎꯅꯤꯡꯉꯛꯄ ꯃꯤꯀꯨꯞꯇ ꯃꯥꯅ ꯎꯕ ꯐꯪꯗꯕꯗ ꯃꯥꯒꯤ ꯂꯣꯏꯅꯕꯤꯕꯨ ꯑꯣꯛꯇꯕꯅꯤ ꯂꯝꯆꯠ ꯅꯥꯏꯗꯕꯅꯤ ꯃꯥꯗꯤ ꯁꯨꯃꯥꯏꯅ ꯇꯧꯕꯅꯦ ꯈꯣꯠꯄꯅꯦ ꯍꯥꯏꯗꯅ ꯃꯥꯒꯤ ꯑꯄꯣꯛꯄ ꯑꯍꯟ ꯂꯃꯟꯅ ꯍꯥꯏꯕ ꯃꯇꯝꯗ ꯀꯥꯏꯀꯨꯅꯒ ꯏꯟꯈꯤꯕ ꯁꯨꯃꯥꯏꯅ ꯏꯜꯂꯒ ꯃꯥꯅ ꯑꯦ ꯃꯥꯗꯤ ꯁꯨꯃꯥꯏꯅ ꯇꯧꯕ ꯑꯣꯏꯔꯝꯃꯦ ꯍꯥꯏꯗꯅ ꯃꯥꯅ ꯈꯟꯈꯤꯕꯗ ꯅꯨꯡꯉꯥꯏꯖꯗꯕ ꯐꯥꯎꯕ ꯑꯩꯈꯣꯏ ꯅꯨꯄꯤ ꯑꯣꯏꯕꯅꯤꯅ ꯑꯗꯨꯒ ꯅꯨꯄꯤꯁꯤꯅꯗꯤ ꯀꯔꯤꯝꯇ ꯑꯀꯥꯏꯕ ꯂꯩꯇꯕꯅꯤꯅ ꯃꯥ ꯑꯗꯨꯃꯛ ꯂꯥꯟꯗꯅ ꯂꯩꯈꯤꯕ ꯑꯗꯨꯕꯨ ꯁꯣꯝ ꯅꯥꯀꯟꯗ ꯃꯥꯒꯤ ꯑꯄꯣꯛꯄ ꯃꯃꯥ ꯃꯄꯥꯅ ꯍꯥꯏꯕꯅꯤꯅ ꯃꯥꯁꯨ ꯏꯟꯗ ꯌꯥꯗꯕꯅꯤꯅ ꯏꯟꯈꯤꯕ ꯑꯗꯨꯕꯨ ꯃꯍꯥꯛꯀ ꯈꯪꯅ ꯆꯥꯟꯅꯕ ꯂꯩꯃꯤꯟꯅꯕ ꯀꯩꯔꯣꯜ ꯂꯩꯀꯥꯏ ꯈꯨꯟꯗꯒꯤ ꯃꯆꯦ ꯃꯗꯣꯟꯒ ꯊꯦꯡꯅꯗꯅ ꯋꯥꯔꯤ ꯍꯪꯉꯨꯕꯀꯥꯟꯗ ꯃꯒꯤ ꯑꯄꯣꯛꯄ ꯏꯃꯥ ꯕꯕꯥꯅ ꯐꯠꯇꯅ ꯂꯤꯔꯛꯄ ꯋꯥꯔꯤ ꯃꯌꯥꯝꯁꯤꯡꯗꯣ ꯃꯥꯗꯤ ꯑꯗꯨꯅꯦꯅ ꯂꯤꯔꯛꯄ ꯃꯌꯥꯝꯁꯤꯗꯣ ꯑꯐꯕ ꯑꯁꯦꯡꯕ ꯑꯑꯣꯏꯕ ꯑꯃꯠꯇ ꯑꯣꯏꯔꯝꯈꯤꯗꯕ ꯑꯗꯨꯅꯦ ꯑꯩꯈꯣꯏꯅ ꯊꯦꯡꯅꯔꯤꯕ ꯋꯥꯔꯤ ꯂꯥꯏꯔꯤꯛꯁꯤꯗ ꯊꯦꯡꯅꯖꯔꯤꯕꯁꯦ ꯑꯗꯨꯅ ꯉꯁꯥꯏꯒꯤ ꯀꯩꯅꯣ ꯍꯥꯏꯕ ꯃꯇꯝꯗ ꯈꯪꯗꯅ ꯃꯕꯨꯛ ꯐꯠꯇꯦ ꯍꯥꯏꯅ ꯑꯩꯒꯤ ꯄꯥꯎ ꯑꯃ ꯇꯝꯃꯒ ꯑꯩ ꯏꯃꯥ ꯏꯄꯥꯅꯦ ꯍꯥꯏꯗꯨꯅꯁꯨ ꯄꯥꯎ ꯑꯃ ꯇꯝꯃꯒ ꯃꯕꯨꯛ ꯐꯠꯇꯅ ꯂꯥꯟꯅ ꯂꯧꯕꯤꯈꯤꯕꯗꯣ ꯅꯨꯡꯉꯥꯏꯖꯗꯕ ꯄꯣꯛꯏ ꯑꯗꯨꯕꯨ ꯀꯩꯔꯣꯜ ꯂꯩꯀꯥꯏ ꯊꯦꯡꯅꯕꯗꯒꯤꯗꯤ ꯃꯥꯗꯤ ꯁꯨꯃꯥꯏꯅ ꯇꯧꯕꯅꯤ ꯅꯈꯣꯏꯒꯤ ꯑꯍꯜ ꯂꯃꯟꯅ ꯁꯨꯃꯥꯏꯅ ꯇꯧꯕꯅꯤ ꯍꯥꯏꯗꯅ ꯃꯉꯣꯟꯗ ꯋꯥꯔꯤ ꯂꯤꯔꯛꯄꯗꯒꯤ ꯃꯥꯅ ꯃꯌꯨꯝꯗ ꯍꯜꯂꯛꯑꯒ ꯃꯥꯅ ꯃꯍꯩ ꯇꯝꯃꯨꯔꯤꯕꯁꯤꯡꯗꯣ ꯄꯥꯝꯖꯕ ꯃꯍꯩ ꯇꯝꯍꯟꯂꯤꯕ ꯃꯃꯥ ꯃꯄꯥꯅ ꯇꯝꯍꯟꯕꯁꯤꯡꯗꯣ ꯁꯤ ꯑꯣꯏꯔꯦꯀꯣ ꯍꯥꯏꯅ ꯃꯥꯅ ꯆꯥꯛꯆꯈꯤꯕꯗꯣ ꯊꯝꯃꯣꯏꯗ ꯌꯥꯝ ꯅꯨꯡꯉꯥꯏꯇꯕ ꯐꯥꯎꯕ ꯋꯥꯔꯤ ꯂꯥꯏꯔꯤꯛꯁꯦ ꯄꯥꯖꯨꯔꯕ ꯊꯦꯡꯅꯖꯔꯨꯕꯗꯒꯤ ꯑꯗꯨꯒ ꯁꯣꯝꯗ ꯑꯃꯨꯛ ꯃꯍꯥꯛꯀꯤ ꯃꯈꯨꯔꯥꯁꯤꯡ ꯃꯥꯒꯤ ꯃꯗꯣꯝꯆꯥꯁꯤꯡꯅ ꯃꯥꯅ ꯊꯣꯂꯛꯄꯗ ꯃꯥꯅ ꯋꯥꯔꯤ ꯂꯤꯕꯤꯗꯅ ꯑꯦ ꯁꯨꯃꯥꯏꯅ ꯇꯧꯕꯅꯤ ꯃꯥ ꯁꯨꯃꯥꯏꯅ ꯇꯧꯈ꯭ꯔꯦ ꯍꯥꯏꯗꯅ ꯑꯇꯣꯞꯄꯗ ꯃꯌꯨꯝ ꯄꯥꯟꯈ꯭ꯔꯦ ꯂꯨꯍꯣꯡꯈ꯭ꯔꯦ ꯁꯨꯃꯥꯏꯅ ꯋꯥꯔꯤ ꯂꯤꯗꯅ ꯂꯤꯕꯤꯕ ꯃꯇꯝꯗ ꯃꯥꯅ ꯆꯥꯛꯆꯗꯅ ꯇꯧꯕ ꯐꯤꯂꯝ ꯑꯣꯏꯔꯕꯁꯨ ꯋꯥꯔꯤꯗ ꯁꯨꯃꯥꯏꯅ ꯌꯥꯎꯖꯕꯁꯦ ꯌꯥꯝꯅ ꯑꯩꯈꯣꯏꯒꯤ ꯊꯝꯃꯣꯏꯗ ꯅꯨꯡꯉꯥꯏꯕꯁꯨ ꯄꯣꯛꯍꯟꯕ ꯑꯗꯨꯒ ꯀꯞꯁꯨ ꯌꯥꯝꯅ ꯀꯞꯍꯟꯕ ꯋꯥꯔꯤ ꯑꯃ ꯑꯣꯏꯍꯟꯈꯤꯕꯁꯦ ꯊꯕꯥꯇꯣꯟ ꯍꯥꯏꯔꯤꯕ ꯋꯥꯔꯤ ꯂꯥꯏꯔꯤꯛꯁꯤꯗꯩꯁꯤꯗ ꯑꯣꯏꯌꯦ ꯑꯗꯨꯒ ꯏꯉꯥꯎ ꯉꯥꯎꯖꯅ ꯂꯩꯖꯕ ꯑꯃ ꯊꯦꯡꯅꯈꯤꯕꯗꯣ ꯀꯥꯏꯀꯨꯅ ꯊꯦꯡꯅꯖꯈꯤꯕꯅꯦ ꯃꯥꯅ ꯏꯉꯥꯎ ꯉꯥꯎꯅ ꯂꯩꯖꯕꯗꯒꯤ ꯀꯥꯏꯀꯨꯁꯦ ꯈꯥꯡꯕ ꯂꯥꯛꯄ ꯉꯝꯃꯛꯇ꯭ꯔꯦ ꯍꯥꯏꯕꯗꯤ ꯁꯨꯃꯥꯏꯅ ꯇꯧꯔꯛꯑꯦ ꯑꯁꯦꯡꯕꯁꯨ ꯑꯣꯏꯔꯝꯗ꯭ꯔꯦ ꯅꯪꯕꯨ ꯁꯨꯃꯥꯏꯅ ꯄ꯭ꯂꯦꯟ ꯄꯣꯛꯈꯥꯏꯕꯗ ꯌꯥꯎꯈ꯭ꯔꯦ ꯍꯥꯏꯅ ꯋꯥꯔꯤꯗ ꯇꯝꯃꯛꯇꯅ ꯈꯣꯠꯇꯅ ꯇꯧꯕꯗꯒꯤꯗꯤ ꯃꯍꯥꯛꯅ ꯇꯧꯔꯝꯃꯤꯗꯨꯒ ꯃꯈꯣꯏꯅ ꯇꯧꯔꯝꯃꯤꯗꯨꯒ ꯈꯦꯠꯅꯕ ꯃꯌꯥꯝꯗꯣ ꯎꯕꯗꯒꯤ ꯃꯥ ꯃꯥꯁꯤ ꯋꯥꯈꯜꯁꯤ ꯂꯥꯡ ꯐꯥꯡ ꯑꯃ ꯈꯜꯂꯛꯏ ꯁꯦꯔꯥꯟꯅꯕ ꯋꯥꯈꯜ ꯍꯥꯏꯕꯗꯤ ꯀꯔꯤꯅꯣ ꯑꯩꯅ ꯇꯧꯗꯣꯏꯁꯤꯕꯣ ꯍꯥꯏꯅ ꯈꯜꯂꯛꯄ ꯃꯤꯀꯨꯞ ꯊꯣꯛꯂꯛꯈ꯭ꯔꯦ ꯍꯥꯏꯕꯗꯤ ꯃꯥꯒꯤ ꯅꯨꯡꯁꯤꯖꯔꯝꯕ ꯅꯨꯄꯤ ꯐꯥꯎꯗ ꯃꯥꯒꯤ ꯃꯃꯥꯅ ꯑꯗꯨꯃꯥꯏꯅ ꯇꯧꯔꯒ ꯇꯥꯟꯊꯣꯛꯈ꯭ꯔꯒ ꯑꯇꯣꯞꯄ ꯅꯨꯄꯥꯅ ꯂꯧꯈꯤꯕ ꯍꯥꯏꯕꯁꯦ ꯀꯅꯥꯒꯤ ꯊꯃꯣꯏꯗꯁꯨ ꯈꯥꯡꯕ ꯉꯝꯒꯗꯕ ꯂꯩꯇꯦ ꯑꯗꯨꯕꯨ ꯃꯥꯒꯤ ꯃꯐꯝꯗꯗꯤ ꯃꯗꯨꯃꯛ ꯊꯣꯛꯂꯕꯅꯦ ꯑꯗꯨꯕꯨ ꯃꯤꯑꯣꯏꯕ ꯍꯥꯏꯕꯁꯤꯗꯤ ꯅꯥꯝꯃ ꯍꯥꯡꯕ ꯌꯥꯗꯦ ꯍꯥꯏꯕꯒꯤ ꯃꯇꯥꯒꯨꯝꯅ ꯃꯥꯒꯤꯁꯨ ꯃꯥꯒꯤ ꯀꯣꯏꯅ ꯆꯠꯄꯗ ꯊꯦꯡꯅꯖꯔꯨꯔꯦ ꯅꯨꯡꯁꯤꯅꯖꯕꯤ ꯑꯃꯈꯛ ꯊꯦꯡꯅꯖꯔꯨꯔꯦ ꯑꯗꯨꯕꯨ ꯊꯦꯡꯅꯔꯕꯗꯨꯐꯥꯎꯗ ꯃꯍꯥꯛ ꯌꯥꯝꯅ ꯑꯍꯥꯝꯕꯗꯗꯤ ꯃꯍꯥꯛ ꯀꯩꯁꯨꯝꯇ ꯈꯜꯂꯨꯗꯦ ꯑꯗꯨꯕꯨ ꯃꯥꯁꯨ ꯀꯣꯟꯅꯊꯪꯗꯗꯤ ꯅꯨꯡꯁꯤꯕ ꯈꯪꯉꯛꯄ ꯃꯤꯅꯤꯅ ꯃꯥꯁꯨ ꯅꯨꯡꯁꯤꯔꯦ ꯂꯣꯏꯖꯤꯡ ꯂꯣꯌꯥꯗꯒꯤ ꯑꯃ ꯊꯦꯡꯅꯗꯅ ꯃꯍꯥꯛꯀ ꯑꯃꯨꯛꯀ ꯑꯃꯨꯛ ꯂꯩꯃꯤꯟꯅꯕ ꯃꯇꯝꯗ ꯃꯍꯥꯛꯅ ꯅꯨꯡꯉꯥꯏꯕ ꯐꯥꯎ ꯐꯪꯗꯕ ꯑꯣꯏꯕꯤꯈꯤ ꯑꯗꯨꯕꯨ ꯃꯈꯣꯏ ꯑꯅꯤ ꯑꯃꯨꯛ ꯂꯩꯃꯤꯟꯅꯕ ꯀꯥꯟꯗꯗꯤ ꯅꯨꯡꯉꯥꯏꯖꯔꯒꯁꯨ ꯃꯥꯒꯤ ꯑꯍꯥꯟꯕꯗ ꯊꯦꯡꯅꯈꯤꯕ ꯊꯕꯛꯇꯣ ꯑꯗꯨꯃꯥꯏꯅꯃꯛꯇꯤ ꯃꯥ ꯑꯣꯏꯈꯤꯗ꯭ꯔꯦ ꯑꯗꯨꯃꯥꯏꯅ ꯇꯧꯗꯅ ꯋꯥꯔꯤꯁꯤꯗꯩꯁꯤꯗ ꯋꯥꯔꯤ ꯂꯥꯏꯔꯤꯛꯁꯤꯗ ꯌꯥꯎꯔꯤꯕ ꯊꯕꯥꯇꯣꯟ ꯍꯥꯏꯔꯤꯕꯁꯤꯗꯩꯁꯤꯗ ꯀꯥꯏꯀꯨꯅ ꯂꯧꯔꯤꯕ ꯔꯣꯜꯁꯦ ꯑꯗꯨꯛꯀꯤ ꯃꯇꯤꯛ ꯆꯥꯎꯋꯤꯅ ꯊꯝꯖꯅꯤꯡꯉꯤ ꯑꯗꯨ ꯁꯨꯃꯥꯏꯅ ꯇꯧꯗꯅ ꯑꯩꯈꯣꯏ ꯋꯥꯔꯤ ꯂꯥꯏꯔꯤꯛꯁꯦ ꯀꯌꯥ ꯄꯥꯕꯗꯒꯤ ꯃꯅꯦꯝ ꯃꯀꯨꯒꯤ ꯐꯠꯇꯕ ꯑꯍꯜ ꯂꯃꯟꯒꯤ ꯐꯠꯇꯕ ꯑꯗꯒꯤ ꯀꯩꯔꯣꯜ ꯂꯩꯀꯥꯏꯒꯤ ꯑꯐꯕ ꯐꯠꯇꯕ ꯍꯥꯏꯕꯁꯦ ꯁꯨꯃꯥꯏꯅ ꯊꯦꯡꯅꯗꯅ ꯊꯕꯥꯇꯣꯟ ꯍꯥꯏꯔꯤꯕ ꯐꯤꯂꯝꯁꯤꯗꯒꯤ ꯑꯩꯈꯣꯏ ꯑꯩꯈꯣꯏꯅ ꯂꯧꯁꯤꯟꯕ ꯌꯥꯕ ꯀꯌꯥ ꯑꯃ ꯂꯧꯁꯤꯟꯕ ꯂꯧꯕ ꯌꯥꯗꯕꯅ ꯂꯧꯗꯕ ꯍꯥꯏꯗꯅ ꯑꯩꯈꯣꯏ ꯁꯨꯃꯥꯏꯅ ꯇꯧꯔꯒ ꯂꯥꯏꯔꯤꯛꯁꯤꯗꯩꯁꯤꯗ ꯑꯩꯅ ꯊꯕꯥꯇꯣꯟꯁꯤꯗ ꯑꯆꯧꯕ ꯔꯣꯜ ꯂꯧꯕꯤꯔꯤꯕꯁꯦ ꯑꯩꯈꯣꯏꯒꯤ ꯁꯨꯁꯃꯤꯇꯥꯒ ꯕꯂꯥꯒ ꯁꯨꯁꯃꯤꯇꯥꯒꯤ ꯔꯣꯜꯁꯤꯁꯨ ꯌꯥꯝꯅ ꯅꯨꯡꯁꯤꯕ ꯔꯣꯜ ꯍꯥꯏꯕꯗꯤ ꯃꯅꯦꯝꯄꯣꯛꯅꯒ ꯑꯉꯥꯡ ꯂꯧꯊꯣꯛꯍꯧꯔꯒ ꯅꯪ ꯆꯠꯈ꯭ꯔꯣ ꯍꯥꯏꯅꯒ ꯇꯥꯟꯕ ꯃꯇꯝꯗꯣ ꯑꯩꯈꯣꯏꯒꯤ ꯌꯥꯝꯅ ꯊꯝꯃꯣꯏꯕꯨꯗꯤ ꯀꯥꯏꯕ ꯃꯇꯥꯡ ꯑꯣꯏꯕ ꯍꯥꯏꯇꯥꯔꯦ ꯁꯨꯃꯥꯏꯅ ꯇꯧꯗꯅ ꯑꯩꯈꯣꯏ ꯐꯤꯂꯝ ꯍꯥꯏꯒꯗ꯭ꯔꯥ ꯋꯥꯔꯤ ꯂꯥꯏꯔꯤꯛ ꯁꯨꯃꯥꯏꯅ ꯃꯌꯥꯝ ꯊꯦꯡꯅꯖꯕꯗꯒꯤ ꯑꯩꯈꯣꯏꯒꯤ ꯍꯤꯡꯉꯤꯕ ꯄꯨꯟꯁꯤꯁꯤꯗꯩꯁꯤꯗ ꯁꯤꯒꯨꯝꯃꯥꯏꯅ ꯊꯣꯛꯄꯤꯗꯕ ꯑꯐꯕꯗꯤ ꯑꯣꯏꯍꯟꯕꯤꯕ ꯍꯥꯏꯅ ꯑꯩꯈꯣꯏ ꯈꯟꯖꯗꯅ ꯈꯣꯠꯇꯅ ꯑꯩꯈꯣꯏ ꯋꯥꯈꯜꯁꯤꯗ ꯂꯧꯁꯤꯟꯕ ꯌꯥꯕ ꯂꯧꯁꯤꯟꯕ ꯂꯧꯁꯤꯟꯕ ꯌꯥꯗꯕꯅ ꯊꯥꯗꯣꯛꯈꯤꯕ ꯍꯥꯏꯅ ꯑꯩꯈꯣꯏꯅ ꯁꯨꯃꯥꯏꯅ ꯂꯥꯏꯔꯤꯛ ꯂꯥꯏꯁꯨꯁꯦ ꯄꯥꯕꯗꯒꯤ ꯊꯦꯡꯅꯖꯕꯁꯦ ꯁꯤꯃꯈꯩꯁꯦ ꯊꯝꯖꯔꯤ